ꯍꯜꯂꯣ ꯍꯟꯗꯛꯀꯤ ꯁꯝꯄꯨ ꯑꯃ ꯀꯩꯅꯣꯗꯣ ꯗꯣꯞꯀꯤꯗꯣ ꯑꯗꯨ ꯌꯥꯝ ꯌꯥꯝ ꯅꯨꯡꯉꯥꯏꯌꯦ ꯁꯤꯖꯟꯅꯕꯗ ꯍꯥꯏꯕꯗꯤ ꯐ꯭ꯔꯦꯁ ꯌꯥꯝ ꯑꯣꯏꯌꯦ ꯁꯝꯖꯨ ꯑꯗꯨꯗꯒꯤ ꯃꯅꯝꯗꯣ ꯌꯥꯝ ꯅꯨꯡꯁꯤꯌꯦ ꯑꯗꯨ ꯌꯥꯝ ꯅꯨꯡꯉꯥꯏ